ꯄ꯭ꯔꯤꯊꯤꯕꯤꯗ ꯑꯣꯟꯂꯥꯏꯟ ꯒꯦꯝ ꯗꯤꯕ꯭ꯂꯕꯄꯔꯁꯤꯡꯁꯦ ꯑꯗꯨꯛꯀꯤ ꯃꯇꯤꯛ ꯌꯥꯝꯅ ꯂꯩ ꯑꯣꯟꯂꯥꯏꯟ ꯒꯦꯝ ꯃꯁꯤꯡꯁꯦ ꯃꯁꯤꯡ ꯊꯤꯉꯝꯗ ꯃꯈꯩ ꯂꯩ ꯑꯗꯨꯕꯨ ꯃꯤꯌꯥꯝꯅ ꯄꯥꯝꯅ ꯁꯥꯟꯅꯕ ꯒꯦꯝ ꯁꯤꯡꯁꯦ ꯌꯥꯝꯅꯗꯤ ꯌꯥꯝꯗꯦ ꯑꯗꯨ ꯒꯦꯝꯁꯤꯡꯁꯦ ꯃꯈꯜ ꯑꯅꯤ ꯊꯣꯛꯑꯦ ꯑꯃꯅ ꯑꯣꯟꯂꯥꯏꯟ ꯒꯦꯝ ꯑꯃꯅ ꯑꯣꯐꯂꯥꯏꯟ ꯒꯦꯝ ꯍꯥꯏꯅ ꯂꯩ ꯑꯣꯐꯂꯥꯏꯟ ꯒꯦꯝꯁꯤꯗꯤ ꯑꯗꯨꯝ ꯏꯟꯇꯔꯅꯦꯠꯀꯤ ꯃꯊꯧꯁꯦ ꯑꯗꯨꯝ ꯇꯥꯏ ꯑꯗꯨꯕꯨ ꯑꯣꯐꯂꯥꯏꯟ ꯒꯦꯝ ꯑꯁꯤꯁꯨ ꯃꯔꯛ ꯃꯔꯛꯇ ꯏꯟꯇꯔꯅꯦꯠꯀꯤ ꯃꯊꯧꯁꯨ ꯇꯥꯏ ꯃꯈꯣꯏ ꯑꯁꯦ ꯗꯥꯎꯟꯂꯣꯗ ꯇꯧꯕꯒꯨꯝꯕꯗ ꯏꯟꯇꯔꯅꯦꯠ ꯑꯁꯤ ꯃꯊꯧ ꯇꯥꯏ ꯑꯗꯨ ꯑꯌꯥꯝꯕ ꯄ꯭ꯔꯤꯊꯤꯕꯤꯒꯤ ꯒꯦꯝ ꯑꯌꯥꯝꯕ ꯄꯨꯊꯣꯛꯄꯁꯤꯡꯁꯤ ꯑꯌꯥꯝꯕ ꯑꯩꯈꯣꯏ ꯁꯥꯎꯠ ꯑꯦꯁꯤꯌꯥꯟ ꯃꯆꯥꯁꯤꯡꯅ ꯑꯌꯥꯝꯕ ꯄꯨꯊꯣꯛꯑꯦ ꯁꯝꯅ ꯍꯥꯏꯔꯕꯗ ꯖꯄꯥꯟ ꯀꯣꯔꯤꯌꯥ ꯆꯥꯏꯅꯥꯁꯤꯡꯅ ꯑꯌꯥꯝꯕ ꯄꯨꯊꯣꯛꯑꯦ ꯑꯗꯨꯕꯨ ꯃꯈꯣꯏꯒꯤ ꯁꯥꯎꯠ ꯑꯦꯁꯤꯌꯥꯟꯁꯤꯡꯁꯦ ꯑꯁꯤꯗꯗꯤ ꯒꯦꯝꯁꯤꯡ ꯑꯁꯤ ꯇꯣꯔꯅꯥꯃꯦꯟ ꯅꯨꯡꯁꯨ ꯄꯥꯡꯊꯣꯛꯑꯦ ꯑꯗꯨꯒ ꯒꯦꯝ ꯁꯤꯡ ꯑꯁꯤꯒꯤ ꯒꯦꯝꯃꯔꯁꯤꯡ ꯑꯁꯤ ꯀ꯭ꯂꯕꯁꯤꯗ ꯃꯣꯏꯅ ꯊꯝꯃꯒ ꯃꯈꯣꯏꯒꯤ ꯏꯁꯄꯣꯟꯁꯔ ꯃꯦꯅꯦꯖꯔꯅꯨꯡ ꯅꯥꯏꯔ ꯒꯦꯝ ꯑꯁꯤ ꯐꯖꯅ ꯁꯥꯟꯅꯍꯜꯂꯤ ꯃꯈꯣꯏꯅ ꯁꯥꯟꯅꯕ ꯃꯇꯝꯗ ꯇꯣꯔꯅꯥꯃꯦꯟ ꯅꯨꯡꯁꯤꯗ ꯃꯣꯏꯅ ꯄꯥꯔꯇꯤꯁꯤꯄꯦꯠ ꯇꯧꯏ ꯄ꯭ꯔꯥꯏꯖ ꯅꯨꯡ ꯄꯤꯗꯅ ꯆꯥꯎꯅ ꯆꯥꯎꯅ ꯄꯥꯡꯊꯣꯛꯏ ꯑꯗꯨꯒ ꯃꯤ ꯐꯅꯌꯥꯝ ꯑꯃꯁꯨ ꯁꯥꯟꯅꯩ ꯃꯈꯣꯏꯅ ꯇꯣꯔꯅꯥꯃꯦꯟ ꯁꯥꯟꯅꯗ꯭ꯔꯤꯉꯩꯗ ꯃꯈꯣꯏꯒꯤ ꯀ꯭ꯂꯕ ꯑꯗꯨꯗ ꯂꯩꯔꯤꯉꯩꯗ ꯃꯈꯣꯏꯅ ꯀ꯭ꯂꯕ ꯑꯁꯤꯒꯤ ꯃꯈꯣꯏꯒꯤ ꯋꯥꯏꯐꯥꯏ ꯅꯨꯡ ꯊꯥꯗꯣꯛꯄꯁꯤꯗ ꯃꯈꯣꯏꯅ ꯁꯥꯟꯅꯒꯅꯤ ꯁꯥꯟꯅꯕ ꯃꯇꯨꯡ ꯏꯟꯅ ꯃꯈꯣꯏꯅ ꯃꯤ ꯄ꯭ꯂꯦꯌꯥꯔ ꯑꯇꯩ ꯑꯇꯩꯒꯤ ꯃꯈꯣꯏꯕꯨ ꯔꯦꯡꯛ ꯄꯨꯁꯀꯨꯝꯕ ꯇꯧꯕꯤꯕ ꯑꯗꯨꯗ ꯃꯈꯣꯏꯒ ꯄꯨꯟꯅ ꯁꯥꯟꯅꯃꯤꯟꯅꯕꯒꯤ ꯏꯟꯖꯣꯏꯃꯦꯟꯒꯨꯝꯕꯁꯦ ꯑꯗꯨꯒꯨꯝꯕꯗꯤ ꯑꯗꯨꯝ ꯐꯪꯏ ꯃꯈꯣꯏꯅ ꯃꯔꯛ ꯃꯔꯛ ꯂꯥꯏꯐ ꯏꯁꯇ꯭ꯔꯤꯝ ꯊꯥꯗꯣꯛꯏ ꯃꯈꯣꯏ ꯂꯥꯏꯐ ꯏꯁꯇ꯭ꯔꯤꯝ ꯊꯥꯗꯣꯛꯄ ꯑꯁꯤꯗꯒꯤ ꯄꯩꯁꯥ ꯑꯗꯨꯛꯀꯤ ꯃꯇꯤꯛ ꯂꯥꯛꯏ ꯏꯟꯀꯝ ꯃꯈꯣꯏꯅ ꯒꯦꯝ ꯑꯁꯤꯕꯨ ꯅꯦꯛꯁ ꯂꯦꯕꯦꯜ ꯄ꯭ꯔꯣꯃꯣꯠ ꯇꯧꯕꯤ ꯑꯗꯨꯒ ꯒꯦꯝ ꯑꯁꯤꯗ ꯒꯦꯝ ꯗꯤꯕ꯭ꯂꯞꯄꯔꯁꯤꯡꯒꯤ ꯃꯈꯣꯏꯒꯤ ꯅ꯭ꯌꯨ ꯑꯥꯏꯇꯦꯝꯁ ꯍꯥꯞꯂꯛꯄ ꯃꯇꯝꯗ ꯃꯈꯣꯏꯉꯣꯟꯗ ꯑꯌꯥꯝꯕ ꯍꯥꯟꯅ ꯄꯤ ꯑꯣꯄꯣꯔꯆꯨꯅꯤꯇꯤ ꯑꯗꯨꯒ ꯃꯈꯣꯏꯅ ꯂꯧꯏ ꯑꯣꯄꯣꯔꯆꯨꯅꯤꯇꯤ ꯂꯧꯔꯒ ꯃꯈꯣꯏꯒꯤ ꯒꯦꯝ ꯑꯁꯦ ꯃꯈꯣꯏꯅ ꯑꯉꯝꯕ ꯊꯥꯛꯇ ꯊꯥꯡꯒꯠꯅꯕ ꯍꯣꯠꯅꯩ ꯃꯈꯣꯏꯒꯤ ꯂꯥꯏꯐ ꯏꯁꯇ꯭ꯔꯤꯝ ꯇꯧꯔ ꯒꯦꯝ ꯑꯁꯤ ꯐꯩ ꯑꯗꯨꯕꯨ ꯌꯥꯝ ꯉꯥꯡꯂꯒ ꯒꯦꯝ ꯑꯁꯤꯕꯨ ꯄ꯭ꯔꯤꯊꯤꯕꯤꯒꯤ ꯒꯦꯝꯃꯔꯁꯤꯡꯒꯤ ꯄꯨꯛꯅꯤꯡ ꯆꯤꯡꯁꯤꯟꯅꯕꯁꯨ ꯍꯣꯠꯅꯩ ꯒꯦꯝꯁꯤꯡ ꯑꯁꯤ ꯒꯦꯝꯃꯔꯁꯤꯡ ꯑꯁꯤ ꯑꯌꯥꯝꯕꯅ ꯑꯣꯟꯂꯥꯏꯟ ꯒꯦꯝ ꯑꯌꯥꯝꯕ ꯁꯥꯟꯅꯩ ꯒꯦꯝ ꯑꯣꯟꯂꯥꯏꯟ ꯒꯦꯝ ꯑꯁꯤꯅ ꯃꯤ ꯑꯌꯥꯝꯕꯒꯤ ꯑꯋꯥ ꯄꯣꯊꯥꯅꯕ ꯑꯣꯏ ꯉꯁꯤꯒꯤ ꯁꯥꯇ꯭ꯔꯥꯁꯤꯡ ꯑꯁꯤ ꯒꯦꯝꯁꯤꯡꯁꯤꯗ ꯑꯌꯥꯝꯕꯅ ꯁꯥꯟꯅꯩ ꯃꯈꯣꯏꯒꯤ ꯍꯔꯥꯎ ꯏꯟꯖꯣꯏꯃꯦꯟ ꯑꯁꯤ ꯒꯦꯝꯅ ꯑꯣꯏꯕ ꯃꯔꯝ ꯑꯣꯏꯔꯒ ꯒꯦꯝꯁꯤꯡ ꯑꯁꯤꯗ ꯑꯌꯥꯝꯕ ꯁꯥꯟꯅꯩ ꯐꯣꯀꯁ ꯇꯧꯏ ꯃꯈꯣꯏꯅ ꯑꯣꯟꯂꯥꯏꯟ ꯒꯦꯝ ꯑꯣꯐꯂꯥꯏꯟ ꯒꯦꯝꯗꯒꯤꯗꯤ ꯑꯣꯟꯂꯥꯏꯟ ꯒꯦꯝꯅ ꯃꯈꯣꯏꯅ ꯍꯦꯟꯅ ꯄꯥꯝꯅ ꯁꯥꯟꯅꯩ ꯑꯣꯟꯂꯥꯏꯟ ꯒꯦꯝ ꯑꯁꯤꯗ ꯑꯁꯦꯡ ꯑꯁꯦꯡꯕ ꯄꯩꯁꯥꯒꯤ ꯇꯥꯟꯕ ꯌꯥꯕꯒꯤ ꯄ꯭ꯂꯦꯠꯐꯣꯝꯁꯨ ꯃꯈꯣꯏꯅ ꯌꯥꯝꯅ ꯄꯤ ꯁꯝꯅ ꯍꯥꯏꯔꯕꯗ ꯑꯩꯈꯣꯏꯒꯤ ꯔꯝꯃꯤ ꯁꯔꯀꯜꯒꯨꯝꯕꯁꯦ ꯃꯣꯏꯒꯤ ꯑꯣꯏꯟꯂꯥꯏꯟ ꯒꯦꯝꯁꯤꯗ ꯁꯥꯟꯅꯕ ꯌꯥꯝꯅ ꯄꯤ ꯑꯗꯨꯒ ꯒꯦꯝꯁꯤꯡ ꯑꯁꯤꯗ ꯑꯩꯈꯣꯏꯒꯤ ꯀ꯭ꯂꯕꯇ ꯆꯠꯂꯒ ꯁꯥꯟꯅꯕ ꯒꯦꯝꯁꯤꯡꯁꯨ ꯌꯥꯝꯅ ꯂꯩ ꯊꯦꯡꯅꯩ ꯒꯦꯝꯁꯤꯡ ꯑꯁꯤ ꯃꯈꯜ ꯃꯈꯜꯒꯤ ꯒꯦꯝꯅꯤ ꯃꯈꯣꯏ ꯑꯥꯏꯗꯤꯌꯥ ꯑꯥꯏꯗꯤꯌꯥꯁꯤꯡꯒꯤ ꯄꯨꯊꯣꯛꯅꯔꯛꯄꯅꯤ ꯒꯦꯝꯁꯤꯡ ꯑꯁꯤꯒꯤ ꯄ꯭ꯔꯣꯐꯣꯅꯦꯜꯁꯤꯡꯁꯨ ꯃꯈꯜ ꯃꯈꯜ ꯂꯩ ꯃꯈꯣꯏꯒꯤ ꯁꯥꯟꯅꯕꯒꯤ ꯃꯇꯨꯡ ꯏꯟꯅ ꯑꯗꯨꯒ ꯒꯦꯝꯁꯤꯡ ꯑꯁꯤ ꯑꯩꯈꯣꯏꯒꯤ ꯃꯦꯟꯇꯦꯜꯂꯤꯇꯤꯗꯗꯤ ꯌꯥꯝꯅ ꯁꯣꯛꯏ ꯑꯩꯈꯣꯏꯒꯤ ꯍꯦꯗ ꯐꯣꯟ ꯀꯨꯏꯅ ꯍꯥꯞꯂꯛꯄ ꯃꯇꯝꯗ ꯒꯦꯝꯁꯤꯡ ꯑꯁꯤ ꯑꯩꯈꯣꯏꯒꯤ ꯏꯌꯥꯔ ꯗ꯭ꯔꯝꯁꯤꯡꯗ ꯁꯣꯛꯏ ꯄ꯭ꯂꯁ ꯑꯩꯈꯣꯏꯒꯤ ꯕ꯭ꯔꯦꯟꯁꯤꯡꯗ ꯁꯣꯛꯏ ꯑꯗꯨꯒ ꯑꯩꯈꯣꯏꯒꯤ ꯃꯤꯠꯀꯤ ꯁꯔꯨꯛꯁꯤꯡ ꯑꯁꯤꯗꯤ ꯌꯥꯝꯅ ꯁꯣꯛꯏ ꯃꯔꯝꯗꯤ ꯒꯦꯝ ꯁꯥꯟꯅꯕ ꯍꯥꯏꯕꯁꯤ ꯑꯩꯈꯣꯏꯒꯤ ꯂꯥꯏꯠꯁꯤꯡ ꯑꯁꯤ ꯐꯨꯜ ꯊꯥꯒꯠꯂꯒ ꯕ꯭ꯔꯥꯏꯗꯅꯦꯁ ꯑꯁꯤ ꯐꯨꯜ ꯂꯩꯈꯠꯂꯒ ꯁꯥꯟꯅꯔꯛꯄꯅ ꯃꯔꯝ ꯑꯣꯏꯔꯒ ꯒꯦꯝꯁꯤꯡ ꯑꯁꯤ ꯑꯗꯨꯛꯀꯤ ꯃꯇꯤꯛ ꯁꯥꯡꯅ ꯂꯧꯏ ꯃꯇꯝ ꯁꯥꯡꯅ ꯂꯧꯕꯅ ꯃꯔꯝ ꯑꯣꯏꯔꯒ ꯃꯤꯠꯁꯤꯡꯗ ꯁꯣꯛꯏ ꯄ꯭ꯂꯁ ꯒꯦꯝꯃꯔꯁꯤꯡ ꯑꯁꯤ ꯑꯌꯥꯝꯅꯕ ꯅꯨꯃꯤꯗꯥꯡꯗ ꯁꯥꯟꯅꯩ ꯃꯔꯝꯗꯤ ꯃꯈꯣꯏꯒꯤ ꯁꯥꯟꯅꯃꯤꯟꯅꯔꯤꯕ ꯃꯤꯁꯤꯡ ꯑꯁꯤ ꯂꯥꯏꯔꯤꯛ ꯇꯝꯕꯅ ꯃꯔꯝ ꯑꯣꯏꯔꯒ ꯅꯨꯃꯤꯗꯥꯡꯒꯤ ꯐ꯭ꯔꯤ ꯇꯥꯏꯝ ꯑꯁꯤꯗ ꯉꯥꯏꯍꯥꯛ ꯉꯥꯏꯍꯥꯛ ꯃꯈꯣꯏꯅ ꯁꯥꯟꯅꯩ ꯃꯇꯝ ꯑꯗꯨꯗ ꯃꯈꯣꯏꯅ ꯄꯩꯁꯥ ꯊꯥꯎꯖꯟꯁ ꯊꯥꯎꯖꯟꯁ ꯇꯥꯜꯂꯤ ꯃꯈꯣꯏꯅ ꯁꯥꯟꯅꯔꯤꯉꯩꯗ ꯃꯈꯣꯏꯅ ꯂꯥꯏꯐ ꯊꯥꯗꯣꯛꯂꯒ ꯃꯈꯣꯏꯅ ꯐꯪꯏ ꯑꯣꯟꯂꯥꯏꯟ ꯒꯦꯝ ꯁꯥꯟꯅꯕꯁꯤꯅ ꯑꯩꯈꯣꯏꯒꯤ ꯇꯨꯝꯕꯒꯤ ꯅꯣꯡꯃꯒꯤ ꯆꯥꯡꯁꯤ ꯍꯟꯊꯍꯜꯂꯤ ꯑꯃꯗꯤ ꯃꯁꯤꯅ ꯑꯩꯈꯣꯏꯒꯤ ꯏꯖꯨꯀꯦꯁꯟꯒꯤ ꯁꯤꯁꯇꯦꯝ ꯑꯁꯤꯗꯁꯨ ꯁꯣꯛꯂꯛꯄꯒꯤ ꯆꯥꯟꯁꯁꯦ ꯌꯥꯝꯅ ꯋꯥꯡꯏ ꯁꯤꯡꯕ ꯈꯔꯅꯗꯤ

ꯒꯦꯝꯁꯤꯡ ꯑꯁꯤ ꯁꯥꯊꯤ ꯁꯥꯊꯤꯕ ꯒꯦꯃꯁꯤꯡ ꯑꯁꯤ ꯏꯟꯗꯤꯌꯥꯒꯤ ꯑꯣꯏꯅꯗꯤ ꯊꯤꯡꯈꯤꯕꯁꯨ ꯌꯥꯎꯏ ꯑꯗꯨꯕꯨ ꯑꯌꯥꯝꯕ ꯃꯇꯝꯗꯗꯤ ꯊꯤꯡꯈꯤꯗꯦ ꯑꯗꯨ ꯒꯦꯝ ꯃꯃꯤꯡ ꯈꯔ ꯍꯥꯏꯔꯒꯦ ꯍꯥꯏꯔꯒꯗꯤ ꯄꯕꯖꯤ ꯃꯣꯕꯥꯏꯜ ꯂꯤꯖꯦꯟ ꯀꯣꯜ ꯑꯣꯐ ꯗ꯭ꯌꯨꯇꯤ ꯀ꯭ꯂꯥꯁ ꯑꯣꯐ ꯀ꯭ꯂꯥꯟꯅ ꯆꯤꯡꯕ ꯌꯥꯝꯅ ꯂꯩ ꯒꯦꯝꯁꯤꯡ ꯑꯁꯤꯗ ꯍ꯭ꯌꯨꯃꯦꯟ ꯀꯔꯦꯛꯇꯔ ꯍꯥꯞꯄꯁꯨ ꯌꯥꯎꯏ ꯃꯇꯝ ꯃꯈꯣꯏꯅ ꯒꯦꯝ ꯑꯁꯤ ꯄꯥꯝꯅ ꯁꯥꯟꯅꯔꯛꯄꯒꯤ ꯃꯇꯨꯡ ꯏꯟꯅ ꯃꯈꯣꯏꯕꯨ ꯍ꯭ꯌꯨꯃꯦꯟ ꯀꯔꯦꯛꯇꯔꯒꯤ ꯃꯅꯨꯡꯗ ꯍꯥꯞꯆꯤꯟꯕꯁꯨ ꯌꯥꯎꯏ ꯍꯥꯏꯅ ꯂꯧꯏ ꯊꯦꯡꯛ ꯌꯨ